ꯑꯩꯍꯥꯛꯀꯤ ꯏꯆꯤꯟ ꯏꯅꯥꯎ ꯑꯍꯨꯝꯅꯤ ꯑꯩꯅ ꯌꯥꯏꯃꯅꯤ ꯑꯗꯨꯒ ꯑꯩꯒꯤ ꯃꯊꯛꯇ ꯑꯌꯥꯝꯕ ꯑꯃ ꯂꯩ ꯑꯗꯨꯒ ꯑꯩꯒꯤ ꯃꯈꯥꯗ ꯏꯆꯟꯅꯨꯄꯤ ꯑꯃꯒ ꯂꯩ ꯑꯗꯣ ꯑꯩꯈꯣꯏ ꯑꯍꯨꯝꯁꯤ ꯌꯥꯝꯅ ꯃꯥꯟꯅꯩꯅ ꯈꯜꯂꯦ ꯍꯥꯏꯕꯗꯤ ꯏꯁꯩ ꯅꯣꯡꯃꯥꯏꯒꯤ ꯂꯝꯁꯤꯗ ꯌꯥꯝꯅ ꯋꯥꯈꯜ ꯃꯥꯟꯅꯕ ꯍꯥꯏ ꯇꯥꯔꯦ ꯑꯗꯨꯃꯥꯏꯅ ꯂꯩꯌꯦꯅ ꯈꯜꯂꯦ ꯑꯗꯨꯒ ꯈꯦꯠꯅꯕꯗꯤ ꯈꯦꯠꯅꯕ ꯍꯥꯏꯔꯒꯗꯤ ꯀꯩꯁꯨ ꯌꯥꯝꯅ ꯂꯩꯇꯦ ꯈꯦꯠꯅꯕꯗꯗꯤ